ꯑꯩꯅ ꯈꯪꯖꯕ ꯂꯩꯉꯥꯛꯀꯤ ꯑꯣꯏꯕ ꯁ꯭ꯀꯤꯝꯁꯤꯡ ꯑꯗꯨꯗꯤ ꯍꯥꯎꯁꯤꯡ ꯂꯣꯟ ꯄꯤꯕꯤꯗꯨꯅ ꯃꯌꯨꯝ ꯃꯀꯩ ꯅꯤꯡꯊꯤꯖꯅ ꯁꯥꯕ ꯉꯝꯖꯗ꯭ꯔꯕ ꯃꯤꯑꯣꯏꯁꯤꯡ ꯑꯁꯤꯗꯁꯨ ꯌꯨꯝ ꯁꯥꯍꯜꯂꯤ ꯑꯃꯗꯤ ꯁꯥꯇ꯭ꯔꯁꯤꯡꯒꯤꯗꯃꯛꯇꯁꯨ

ꯃꯇꯦꯡ ꯄꯥꯡ ꯃꯇꯦꯡ ꯄꯥꯡꯕ ꯉꯝꯗꯦ ꯑꯃꯗꯤ ꯃꯄꯨꯔꯣꯏꯕ ꯂꯩꯖꯗ꯭ꯔꯕ ꯂꯨꯈ꯭ꯔꯥꯕꯤꯁꯤꯡꯒꯤꯗꯃꯛꯁꯨ ꯂꯨꯈ꯭ꯔꯥꯕꯤꯁꯤꯡꯒꯤꯗꯃꯛꯇꯁꯨ ꯋꯤꯗꯣꯋꯔ ꯁ꯭ꯀꯤꯝ ꯀꯌꯥ ꯑꯃꯁꯨ ꯄꯤꯕꯤꯔꯤ ꯑꯗꯨꯒ ꯑꯣꯜ ꯑꯦꯖ ꯄꯦꯟꯁꯤꯟ ꯄꯤꯕꯤꯗꯨꯅ ꯀꯅꯥ ꯂꯩꯖꯗ꯭ꯔꯕ ꯑꯃꯗꯤ ꯆꯍꯤ ꯌꯥꯝꯁꯤꯜꯂꯛꯂꯕ ꯑꯍꯟꯁꯤꯡ ꯑꯁꯤꯗꯁꯨ ꯃꯈꯣꯏꯅ ꯑꯉꯝꯕ ꯑꯉꯝꯕ ꯃꯇꯦꯡ ꯄꯥꯡꯂꯤ